ꯍꯜꯂꯣ ꯎꯝ ꯅꯪ ꯀꯃꯥꯏꯅ ꯇꯧꯔꯤꯒꯦ ꯀꯥꯏ ꯂꯩꯔꯤꯒꯦ ꯎꯝ ꯄꯥꯉꯟꯇꯥꯕꯤꯗ ꯑꯗꯣ ꯅꯪꯗꯤ ꯏꯟꯖꯥꯡ ꯅꯥꯄꯤ ꯊꯥꯕ ꯈꯣꯠꯄ ꯀꯩꯝꯇ ꯇꯧꯔꯝꯃꯔꯣꯏ ꯀꯃꯥꯏꯅ ꯇꯧꯔꯤꯕ

ꯍꯣꯏ ꯑꯗꯨꯝ

ꯏꯁꯤꯡ ꯃꯥꯏꯁꯤꯡꯒꯤꯗꯤ ꯑꯗꯨꯝ ꯄ꯭ꯔꯣꯕ꯭ꯂꯦꯝ ꯑꯣꯏꯔꯝꯃꯅꯤꯅꯦ ꯀ꯭ꯂꯥꯏꯃꯦꯠ ꯆꯦꯟꯖ ꯇꯧꯔꯝꯅꯤꯅ ꯍꯜꯂꯣ ꯇꯥꯕ꯭ꯔꯥ ꯏꯁꯤꯡ ꯃꯥꯏꯁꯤꯡꯁꯨ ꯄꯨꯔꯥ ꯀꯩꯅꯣ ꯀ꯭ꯂꯥꯏꯃꯦꯠ ꯆꯦꯟꯖ ꯇꯧꯔꯝꯅꯤꯅ ꯏꯁꯤꯡ ꯃꯥꯏꯁꯤꯡꯗꯣ ꯄ꯭ꯔꯣꯕ꯭ꯂꯦꯝ ꯑꯣꯏꯔꯝꯃꯅꯦꯕ ꯏꯟꯖꯥꯡ ꯅꯥꯄꯤꯒ ꯏꯟꯖꯥꯡ ꯅꯥꯄꯤꯒ ꯑꯝꯇ ꯐꯠꯇ꯭ꯔꯦꯗ ꯅꯨꯄꯤ

ꯃꯥꯅꯦ ꯑꯗꯨꯁꯨ ꯑꯗꯨꯅꯤ ꯑꯗꯒꯤ ꯂꯧ ꯎꯕ ꯃꯇꯝꯗꯁꯨ ꯀꯣ ꯑꯗꯒꯤ ꯂꯧꯒꯤ ꯄꯣꯠꯊꯣꯛꯁꯨ ꯍꯟꯊꯔꯦ ꯑꯗꯒꯤ ꯎ ꯋꯥ ꯆꯤꯡꯗꯒꯤ ꯎ ꯋꯥ ꯀꯩꯀꯩꯅꯣ ꯂꯣꯏꯅꯁꯨ ꯌꯥꯟꯊꯠꯂꯃꯤꯅꯀꯣ ꯑꯗꯨꯅ ꯍꯤꯔꯝ ꯈꯨꯗꯤꯡꯃꯛꯇ ꯂꯣꯏ ꯁꯣꯊꯔꯦ ꯍꯥꯏꯗꯤ ꯈꯪꯗꯦꯗ ꯇꯧꯔꯤꯁꯦ

ꯃꯥꯅꯦ ꯃꯥꯅꯦ ꯂꯣꯏ ꯌꯥꯟꯊꯠ ꯎꯝ ꯆꯤꯡꯒ ꯄꯨꯡꯀꯣꯛ ꯀꯣꯛꯑꯦꯗ ꯎꯝ ꯀꯣꯛꯑꯦ ꯅꯣꯡ ꯇꯥꯕ ꯃꯇꯝꯗꯅ ꯇꯥꯒꯗꯕ ꯃꯇꯝꯗꯅ ꯇꯥꯗ꯭ꯔꯦꯀꯣ ꯑꯗꯒꯤ ꯅꯣꯡ ꯇꯥꯔꯁꯨ ꯃꯑꯣꯡ ꯇꯥꯅ ꯅꯣꯡꯃ ꯅꯤꯅꯤ ꯅꯣꯡ ꯐꯥꯅꯁꯨ ꯇꯥꯗꯦ ꯈꯔ ꯈꯔ ꯈꯤꯛꯑꯃꯒ ꯑꯗꯨꯝ ꯇꯣꯛꯑꯦ ꯑꯗꯨꯅꯗꯤ ꯂꯧ ꯎꯕꯁꯨ ꯍꯥꯟꯅꯗꯤ ꯐꯧꯕꯣꯠ ꯆꯥꯝꯃꯃꯨꯛ ꯊꯣꯛꯑꯦꯅ ꯈꯜꯂꯣ ꯍꯧꯖꯤꯛꯇꯤ ꯇ꯭ꯋꯦꯟꯇꯤ ꯊꯥꯔꯇꯤꯒꯨꯝꯕꯗꯩ ꯍꯦꯟꯅ ꯊꯣꯛꯇ꯭ꯔꯦ ꯇꯧꯗ꯭ꯔꯥ

ꯑꯥ ꯑꯥ ꯍꯥꯞꯇꯦ ꯐꯧꯊꯣꯛꯁꯨ ꯋꯥꯠꯂꯦ ꯑꯗꯣ ꯑꯩꯈꯣꯏꯒꯤꯗꯤ ꯍꯟꯊꯔꯛꯏꯅꯤ ꯈ꯭ꯋꯥꯏ ꯃꯔꯨ ꯑꯣꯏꯅ ꯑꯩꯈꯣꯏꯒꯤꯗꯤ ꯃꯔꯨ ꯑꯣꯏꯅ ꯂꯩꯔꯤꯕ ꯃꯐꯝꯁꯤꯗꯗꯤ ꯃꯅꯤꯄꯨꯔꯁꯤꯗꯗꯤ ꯂꯧ ꯐꯧ ꯌꯥꯝ ꯊꯣꯛꯄ ꯅꯠꯇ꯭ꯔꯥ ꯑꯗꯒꯤ ꯎꯝ ꯂꯧꯎ ꯁꯤꯡꯉꯨꯕꯅꯦ ꯍꯣꯏ ꯑꯗꯒꯤ ꯁꯦꯟꯊꯣꯛ ꯂꯝꯕꯤꯁꯦ ꯌꯥꯝꯅ ꯍꯣꯏ ꯊꯕꯛ ꯇꯧꯕ ꯑꯃꯃꯝꯅ ꯊꯥꯒꯤ ꯀꯩꯅꯣ ꯂꯥꯛꯄꯗꯨꯅꯀꯣ ꯊꯥꯒꯤ ꯄꯦ ꯂꯥꯛꯄꯗꯨꯅ ꯑꯃꯨꯃꯨꯛ ꯐꯩꯗꯅ ꯑꯩꯈꯣꯏꯗꯤ ꯇꯣꯂꯣꯞꯁꯨ ꯆꯥꯍꯧꯗ ꯂꯧ ꯎꯖꯔꯒ ꯏꯟꯖꯥꯡ ꯅꯥꯄꯤ ꯊꯥꯖꯔꯒ ꯍꯤꯡꯒꯣꯜ ꯁꯝꯕꯜ ꯇꯧꯖꯔꯒ ꯂꯩꯖꯕ ꯑꯩꯈꯣꯏꯗꯗꯤ ꯀ꯭ꯂꯥꯏꯃꯦꯠꯁꯦ ꯆꯦꯟꯖ ꯇꯧꯕꯗꯩ ꯌꯥꯝ ꯋꯥꯔꯦꯗ ꯀꯣ ꯑꯥ ꯄꯨꯟꯁꯦ ꯄꯨꯟꯁꯦ ꯑꯗ ꯑꯩꯈꯣꯏꯉꯩꯗꯤ ꯄꯨꯜꯂꯒ ꯅꯣꯡꯆꯤꯡ ꯇꯥꯍꯟꯕꯗꯤ ꯉꯝꯃꯔꯣꯏ ꯑꯗꯨ ꯑꯗꯨ ꯍꯣꯏꯌꯦ ꯑꯗꯨ ꯀꯩꯅꯣ ꯇꯧꯁꯦ ꯎꯝ ꯑꯗꯨꯃꯥꯏꯅ ꯇꯧꯔꯒꯅꯦ ꯅꯣꯡꯃ ꯂꯥꯛꯑꯒꯅꯦ ꯀꯩꯅꯣ ꯇꯧꯔꯁꯦ ꯑꯗꯣ ꯑꯣ ꯑꯣ ꯑꯣ ꯍꯣꯏ ꯍꯣꯏ ꯊꯝꯃꯦ ꯊꯝꯃꯦ